ꯑꯩꯅ ꯈ꯭ꯋꯥꯏꯗꯒꯤ ꯄꯥꯝꯕ ꯏꯁꯇꯦꯠꯇꯤ ꯍꯤꯃꯥꯆꯜ ꯄ꯭ꯔꯗꯦꯁꯅꯤ ꯃꯔꯝꯗꯤ ꯃꯉꯣꯟꯗ ꯄꯤꯛꯅꯤꯛ ꯏꯁꯄꯣꯠ ꯃꯅꯥꯂꯤꯑꯅ ꯑꯃ ꯂꯩ ꯃꯅꯥꯂꯤ ꯃꯥꯁꯤ ꯃꯥꯒꯤ ꯃꯅꯥꯂꯤꯁꯤꯒꯤ ꯎꯟ ꯎꯟ ꯃꯄꯩ ꯃꯄꯩ ꯃꯁꯤꯒꯤ ꯐꯖꯕ ꯌꯥꯝ ꯑꯩꯈꯣꯏꯒꯤ ꯊꯃꯣꯏꯗ ꯏꯟꯆꯥꯟꯇꯤꯡ ꯑꯣꯏꯕ ꯍꯥꯏꯕ ꯍꯥꯏ ꯇꯥꯔꯦ ꯌꯥꯝ ꯊꯃꯣꯏ ꯍꯨꯕ ꯍꯥꯏ ꯇꯥꯔꯦ ꯃꯁꯤꯅ ꯃꯔꯝ ꯑꯁꯤꯅ ꯑꯩꯅ ꯍꯤꯃꯥꯆꯜ ꯄ꯭ꯔꯗꯦꯁꯁꯤ ꯄꯥꯝꯃꯤ